ꯐꯤ ꯂꯣꯟꯕ ꯃꯇꯝꯗ ꯈ꯭ꯋꯥꯏꯗꯒꯤ ꯗꯔꯀꯥꯔ ꯑꯣꯏꯔꯤꯕꯁꯤꯗꯤ ꯂꯪꯅꯤ ꯂꯪ ꯑꯁꯤ ꯇꯧꯔꯒ ꯀꯣꯆꯤ ꯅꯠꯇ꯭ꯔꯒ ꯀꯇꯥꯅ ꯑꯩꯈꯣꯏꯒꯤ ꯐꯤ ꯑꯁꯤ ꯂꯣꯟꯕ ꯁꯦꯝꯕ ꯁꯥꯕ ꯌꯥꯏ ꯀꯇꯥꯅ ꯑꯩꯈꯣꯏꯒꯤ ꯐꯨꯔꯤꯠ ꯖꯔꯁꯤ ꯐꯖ ꯐꯖꯕ ꯂꯣꯟꯕ ꯌꯥꯏ ꯀꯣꯆꯤꯅ ꯀꯣꯆꯤꯅꯁꯨ ꯐꯨꯔꯤꯠ ꯂꯣꯟꯕ ꯏꯟꯅꯕ ꯐꯤ ꯂꯣꯟꯕ ꯌꯥꯏ